ꯆꯍꯤꯒꯤ ꯑꯣꯏꯕ ꯖꯇ꯭ꯔꯥ ꯃꯦꯂꯥ ꯑꯗꯨ ꯏꯉꯥꯗ ꯄꯥꯡꯊꯣꯛꯏ ꯑꯗꯨꯒ ꯃꯁꯤꯒꯤ ꯃꯇꯥꯡꯗ ꯑꯩꯅ ꯈ꯭ꯋꯥꯏꯗꯒꯤ ꯀꯥꯎꯔꯣꯏꯗꯕ ꯑꯗꯨꯗꯤ ꯊꯝꯕꯥꯜ ꯀꯥꯡ ꯆꯤꯡꯂꯛꯄ ꯃꯇꯝꯗ ꯑꯩꯈꯣꯏꯅ ꯊꯝꯕꯥꯜ ꯄꯥꯏꯗꯨꯅ ꯍꯔꯥꯎꯅ ꯁꯥꯟꯅꯩ